ꯍꯜꯂꯣ ꯑꯧ ꯃꯥꯅꯦ ꯑꯣ ꯑꯣ ꯍꯟꯗꯛꯁꯦ ꯃꯇꯝ ꯁꯥꯡꯅ ꯇꯦꯡꯀꯤꯗꯣ ꯃꯣꯠꯄꯗꯒꯤ ꯇꯦꯡꯀꯤꯗꯣ ꯁꯦꯡꯇꯣꯛꯄꯗ ꯃꯇꯝ ꯈꯔ ꯆꯪꯒ꯭ꯔꯦ ꯑꯗꯨ ꯆꯪꯕꯗꯨꯅ ꯀꯩꯅꯣ ꯏꯁꯤꯡ ꯊꯥꯔꯛꯄ ꯉꯝꯗꯕꯅꯤ ꯑꯥ ꯑꯗꯨꯁꯨ ꯍꯥꯟꯅ ꯌꯥꯗ꯭ꯔꯕꯅꯤꯅ ꯌꯥꯔꯨꯗ꯭ꯔꯕꯅꯤꯅ ꯏꯁꯤꯡꯗꯣ ꯂꯥꯛꯄ ꯃꯇꯝꯗ ꯈꯔ ꯀꯩꯅꯣ ꯇꯧꯅ ꯂꯥꯛꯑꯕꯅꯤꯅ ꯃꯇꯝꯗꯣ ꯑꯃꯨꯛ ꯂꯥꯛꯄ ꯑꯃꯨꯛ ꯂꯥꯛꯇꯕ ꯑꯗꯨꯃꯥꯏꯅ ꯈꯔ ꯇꯧꯒꯤꯗꯣꯏꯅꯤ ꯅꯨꯃꯤꯠ ꯀꯌꯥꯒꯤꯅꯤ ꯃꯇꯨꯡꯗ ꯍꯥꯏꯕꯁꯦ ꯑꯥ ꯅꯨꯃꯤꯠ ꯀꯌꯥꯅꯤꯒꯤ ꯃꯇꯨꯡꯗꯅ ꯂꯩꯔꯤꯕ ꯃꯌꯥꯝꯗꯨꯒꯤ ꯀꯩꯅꯣꯗꯨꯒꯤ ꯃꯇꯨꯡ ꯏꯟꯅ ꯏꯁꯤꯡꯗꯨꯅ ꯃꯔꯥꯡ ꯀꯥꯏꯕ ꯇꯥꯔꯒꯗꯤ ꯅꯨꯃꯤꯠ ꯅꯤꯅꯤꯒꯤ ꯃꯇꯨꯡꯗ ꯑꯣꯏꯁꯨ ꯑꯗꯨꯝ ꯂꯥꯛꯅꯔꯝꯃꯤ ꯍꯧꯖꯤꯛꯇꯤ ꯈꯔ ꯀꯩꯅꯣ ꯇꯧꯗꯕꯅꯤꯅ ꯅꯨꯃꯤꯠ ꯃꯉꯥ ꯃꯉꯥꯅꯤꯒꯨꯝꯕ ꯑꯗꯨꯒꯤ ꯃꯇꯨꯡꯗ ꯂꯥꯛ ꯇꯥꯔꯦ ꯈꯔ ꯀꯩꯅꯣ ꯑꯣꯏꯔꯅꯤ ꯑꯗꯨꯁꯨ ꯒꯣꯔꯃꯦꯟꯒꯤꯅꯤꯅ ꯑꯗꯨꯁꯨ ꯑꯩꯈꯣꯏꯅ ꯌꯥꯝ ꯀꯟꯅ ꯀꯩꯅꯣ ꯇꯧꯔꯨꯕ ꯌꯥꯗꯦ ꯑꯩꯈꯣꯏꯁꯨ ꯀꯩꯅꯣꯅꯤ ꯒꯣꯔꯃꯦꯟꯒꯤ ꯊꯕꯛ ꯇꯧꯔ ꯑꯩꯈꯣꯏꯅ ꯁꯤꯜꯂꯨꯕ ꯅꯠꯇꯦ

ꯃꯤꯅ ꯀꯝꯄ꯭ꯂꯦꯟ ꯀꯝꯄ꯭ꯂꯦꯟ ꯂꯥꯛꯄꯗꯣ ꯃꯤ ꯏꯁꯤꯡ ꯐꯠꯇꯦꯅ ꯀꯝꯄ꯭ꯂꯦꯟ ꯂꯥꯛꯄꯗꯨꯅ ꯏꯁꯤꯡꯁꯦ ꯁꯤꯟꯗꯣꯛꯇ ꯌꯥꯗꯗꯅ ꯁꯦꯡꯇꯣꯛꯑꯦ ꯑꯗꯒꯤ ꯑꯃꯨꯛꯁꯨ ꯁꯦꯡꯗꯣꯛꯎꯔꯕꯅꯤꯅ ꯈꯔ ꯀꯨꯏꯅꯗꯤ ꯆꯪꯉꯦꯗꯅ ꯍꯣꯏ ꯍꯣꯏ ꯎꯝ ꯍꯣꯏ ꯍꯣꯏ ꯊꯥꯔꯛꯑꯒꯦ